ꯑꯣ ꯃꯥꯅꯦ ꯃꯥꯅꯦ ꯃꯥꯅꯦ ꯀꯩ ꯍꯥꯏꯕꯤꯒꯗꯕ ꯑꯜꯂꯨꯗꯣ ꯂꯧꯕꯗꯤ ꯌꯥꯏ ꯑꯗꯣ ꯕꯦꯛꯇꯤ ꯐꯥꯗ꯭ꯔꯦ ꯈꯔ ꯑꯣ ꯐꯅꯤ ꯐꯅꯤ ꯑꯩ ꯑꯣꯗꯔ ꯇꯧꯔꯒ ꯑꯗꯨꯝ ꯂꯧꯅꯅꯕꯗꯣ ꯑꯩ ꯑꯗꯨꯝ ꯁꯤꯟꯖꯔꯛꯑꯒꯦ ꯄꯨꯡ ꯑꯃ ꯑꯅꯤ ꯑꯅꯤ ꯑꯗꯥꯏ ꯇꯥꯔꯒꯗꯤ ꯐꯪꯉꯅꯤ ꯑꯗꯨꯝ ꯑꯗꯨꯒꯤ ꯇꯥꯏꯃꯤꯡꯗꯨꯗ ꯑꯗꯨꯝ ꯐꯪꯉꯅꯤ ꯍꯋꯥꯏꯁꯨ ꯂꯩꯖꯩ ꯂꯩꯖꯩ ꯂꯩꯖꯩ ꯍꯣꯏ ꯌꯥꯏꯌꯦ ꯀꯩꯀꯩ ꯍꯋꯥꯏꯅꯣ

ꯑꯥ ꯂꯩꯅꯤ ꯂꯩꯅꯤ ꯂꯩꯅꯤ ꯂꯣꯏꯅꯃꯛ ꯂꯩꯅꯤ ꯍꯣ ꯍꯣ ꯍꯣꯏ ꯍꯣꯏ ꯂꯥꯛꯄꯤꯌꯣ ꯂꯥꯛꯄꯤꯌꯣ ꯐꯪꯅꯤ ꯐꯪꯅꯤ ꯃꯔꯣꯛ ꯑꯁꯥꯡꯕ ꯃꯣꯔꯣꯛ ꯑꯁꯥꯡꯕꯁꯨ ꯂꯩꯅꯤ

ꯍꯣ ꯍꯣ ꯍꯣꯏ ꯑꯗꯨ ꯃꯃꯟꯗꯤꯅꯦ ꯍꯥꯟꯅꯗꯤ ꯆꯥꯝꯃ ꯄꯤꯔꯝꯕ ꯄꯣꯠꯇꯣ ꯍꯧꯖꯤꯛꯇꯤ ꯂꯨꯄꯥ ꯃꯉꯥ ꯃꯉꯥ ꯍꯦꯟꯀꯠꯂꯛꯑꯦ

ꯌꯥꯅꯤ ꯌꯥꯅꯤ ꯑꯇꯥ ꯃꯣꯏꯗꯥꯁꯨ ꯂꯩꯅꯤ ꯑꯣ ꯀꯦ ꯖꯤ ꯀꯌꯥꯃꯨꯛ ꯄꯥꯝꯃꯤꯅꯣ ꯑꯇꯥ ꯃꯣꯏꯗꯥꯅ ꯍꯣꯏ ꯌꯥꯅꯤ ꯌꯥꯅꯤ ꯂꯧꯕ ꯑꯗꯨꯝ ꯌꯥꯒꯅꯤ ꯌꯥꯡꯈꯩ ꯌꯥꯡꯈꯩꯗ ꯀꯤꯂꯣꯗ ꯀꯤꯂꯣꯗ ꯌꯥꯡꯈꯩ ꯌꯥꯡꯈꯩꯅꯤ ꯎꯝ ꯍꯣꯏ ꯍꯣꯏ ꯍꯣꯏ ꯑꯇꯩꯗꯤ ꯀꯩꯀꯩ ꯄꯥꯝꯕ ꯂꯩꯔꯤꯒꯦ ꯑꯗꯣ ꯑꯄꯥꯝꯕꯗꯣ ꯍꯥꯟꯅ ꯍꯥꯏꯕꯤꯔꯛꯑꯒꯗꯤ ꯑꯩꯈꯣꯏꯅ ꯗꯨꯀꯥꯟꯖꯤꯗ ꯂꯩꯕ ꯄꯣꯠ ꯑꯣꯏꯔꯗꯤ ꯐꯩ ꯂꯩꯇꯕ ꯑꯣꯏꯇꯥꯗꯤ ꯑꯩꯈꯣꯏꯁꯨ ꯆꯠꯂꯒ ꯂꯧꯔꯒ ꯁꯄ꯭ꯂꯥꯏꯗꯣ ꯑꯃꯨꯛ ꯇꯧꯗꯣꯔꯤꯃꯤꯅ ꯑꯣ ꯊꯝꯃꯦ ꯊꯝꯃꯦ ꯊꯝꯃꯦ ꯑꯥ ꯊꯝꯃꯦ ꯊꯝꯃꯦ ꯑꯣ ꯍꯣ ꯍꯣ ꯍꯣ ꯑꯗꯣ ꯂꯩꯅꯤ ꯂꯩꯅꯤ ꯄꯤꯁ ꯀꯌꯥꯃꯨꯛ ꯄꯥꯝꯕꯤꯒꯦ ꯑꯣ

ꯍꯣꯏ ꯍꯣꯏ ꯐꯩꯌꯦ ꯑꯗꯨꯁꯨ ꯂꯧꯕꯤꯌꯨ ꯂꯩꯅꯤ ꯗꯔꯖꯟ ꯑꯅꯤ ꯑꯦ ꯈꯩꯅꯤꯁꯨ ꯂꯩꯅꯤ ꯂꯣꯏꯅ ꯐꯪꯉꯤ ꯗꯨꯀꯥꯟ ꯑꯆꯧꯕꯅꯤ ꯀꯔꯤꯅꯣ ꯎꯝ ꯈꯩꯅꯤꯁꯨ ꯂꯩꯅꯤ ꯑꯣ ꯍꯣ ꯈꯩꯅꯤꯁꯨ ꯂꯩꯒꯅꯤ ꯍꯣꯏ ꯍꯣꯏ ꯊꯨꯝꯒꯥꯗꯤ ꯄꯥꯝꯕꯤꯗꯕ꯭ꯔꯥ

ꯍꯣ ꯍꯣ ꯍꯣ ꯍꯣꯏ ꯂꯧꯕꯤꯌꯨ ꯂꯧꯕꯤꯌꯨ ꯑꯗꯣ ꯏꯁꯥꯅ ꯂꯧꯕ ꯂꯥꯛꯇ꯭ꯔꯒꯁꯨꯅꯦ ꯑꯩꯈꯣꯏꯅ ꯊꯥꯔꯛꯄ ꯑꯗꯨꯝ ꯌꯥꯏꯌꯦ

ꯑꯥ ꯑꯥ ꯍꯣꯏ ꯍꯣꯏ ꯑꯗꯨꯗ ꯑꯩꯈꯣꯏꯅ ꯊꯥꯔꯛꯑꯒꯁꯨ ꯌꯥꯏꯌꯦ ꯑꯩꯈꯣꯏꯅ ꯑꯄꯥꯝꯕꯗꯣ ꯐꯣꯟꯗꯗꯪ ꯍꯥꯏꯕꯤꯔꯛꯑꯒ ꯑꯩꯈꯣꯏꯅ ꯑꯗꯨꯝ ꯊꯥꯔꯛꯄꯁꯨ ꯌꯥꯏ